ꯍꯜꯂꯣ ꯍꯜꯂꯣ ꯑꯧ ꯑꯧ ꯑꯪ ꯃꯥꯅꯦ ꯃꯥꯅꯦ ꯀꯔꯤ ꯀꯦꯛ ꯑꯣꯏꯗꯣꯏꯅꯣ ꯑꯩꯈꯣꯏꯒꯤꯁꯦ ꯕꯅꯤꯜꯂꯥꯒꯤ ꯂꯩꯌꯦ ꯗꯥꯔꯛ ꯐꯣꯔꯦꯁꯀꯤ ꯂꯩꯌꯦ ꯔꯦꯠ ꯕꯦꯜꯕꯦꯠ ꯂꯩꯌꯦ ꯑꯗꯨꯒ ꯃꯦꯡꯒꯣ ꯐ꯭ꯂꯦꯕꯔ ꯂꯩꯌꯦ ꯀꯤꯋꯤ ꯐ꯭ꯂꯦꯕꯔꯁꯨ ꯂꯩꯌꯦ ꯏꯁꯇ꯭ꯔꯣꯕꯦꯔꯤ ꯐ꯭ꯂꯦꯕꯔꯁꯨ ꯂꯩꯌꯦ ꯕ꯭ꯂꯨ ꯕꯦꯔꯤꯒꯁꯨ ꯂꯩꯌꯦ ꯕꯠꯇꯔ ꯏꯁꯀꯣꯠꯁꯨ ꯂꯩꯌꯦ ꯑꯥꯏꯁ ꯀꯦꯛ ꯑꯧ ꯌꯥꯅꯤ ꯌꯥꯅꯤ ꯀꯦ ꯖꯤ ꯀꯌꯥꯒꯤ ꯄꯥꯝꯕꯤ ꯀꯦ ꯖꯤ ꯀꯌꯥꯒꯤ ꯑꯣꯏꯗꯣꯏꯅꯣ ꯀꯦ ꯖꯤ ꯑꯍꯨꯝꯗ ꯇꯨ ꯂꯌꯔ ꯑꯣꯀꯦ ꯑꯥ ꯎꯝ ꯉꯁꯤꯒꯤ ꯑꯣꯏꯗꯣꯏꯔꯣ ꯀꯩꯗꯧꯉꯩ ꯂꯧꯕꯒꯤ ꯑꯣꯏꯗꯣꯏꯅꯣ ꯍꯌꯦꯡꯒꯤ ꯍꯌꯦꯡ ꯅꯨꯡꯊꯤꯜ ꯄꯨꯡ ꯀꯌꯥ ꯄꯨꯡ ꯀꯌꯥꯋꯥꯏꯗ ꯌꯥꯒꯦ ꯕꯥꯔꯣ ꯍꯌꯦꯡꯒꯤ ꯕꯥꯔꯣ ꯃꯈꯥꯏ ꯑꯗꯣ ꯄꯨꯡ ꯑꯃ ꯋꯥꯏꯗ ꯂꯧꯕꯅ ꯐꯥꯗꯣꯏ ꯃꯥꯜꯂꯦ ꯑꯩꯈꯣꯏ ꯁꯣꯝꯗ ꯑꯣꯔꯗꯔ ꯈꯤꯇꯪ ꯌꯥꯝꯃꯦꯕꯀꯣ ꯑꯗꯨ ꯌꯥꯒꯗ꯭ꯔꯥ ꯄꯨꯡ ꯑꯃꯗ ꯂꯧꯕ ꯀꯁꯇꯃꯥꯏꯁꯨ ꯇꯧꯕ ꯌꯥꯏꯌꯦ ꯀꯁꯇꯃꯥꯏꯁ ꯇꯧꯔꯒꯅ ꯑꯦꯛꯁꯇ꯭ꯔꯥ ꯆꯥꯔꯖꯇꯤ ꯈꯔ ꯂꯥꯛꯀꯅꯤ ꯕꯠꯇꯔ ꯏꯁꯀꯣꯠꯀꯤꯁꯦ ꯀꯦ ꯖꯤꯗ ꯑꯩꯠ ꯐꯤꯞꯇꯤ ꯑꯩꯠ ꯐꯤꯞꯇꯤ ꯂꯩꯌꯦ ꯎꯝ ꯑꯥꯏꯁꯤꯡ ꯑꯥꯏꯁꯤꯡꯒꯤꯅ ꯑꯥꯏꯁꯤꯡ ꯑꯥꯏꯁꯤꯡꯒꯤꯗꯣ ꯍꯣꯏ ꯑꯩꯠ ꯐꯤꯞꯇꯤ ꯑꯣꯏꯗꯣꯏꯕ ꯑꯥꯏꯁꯤꯡ ꯅꯠꯇ꯭ꯔꯒꯗꯤꯅꯦ ꯑꯥꯏꯁꯤꯡ ꯅꯠꯇ꯭ꯔꯗꯤ ꯁꯕꯦꯟ ꯍꯟꯗ꯭ꯔꯦꯠꯇ ꯂꯥꯛꯑꯦꯕ ꯑꯗꯣ ꯑꯥꯏꯁꯤꯡ ꯑꯣꯏꯔꯒꯗꯤ ꯑꯩꯠ ꯐꯤꯞꯇꯤ ꯗꯤꯖꯥꯏꯟꯁꯦ ꯅꯣꯏ ꯑꯗꯣꯝꯅ ꯑꯗꯨꯝ ꯀꯁꯇꯃꯥꯏꯁ ꯑꯁꯨꯝ ꯑꯁꯨꯃꯥꯏ ꯇꯧꯕꯤꯔꯛꯑꯣ ꯍꯥꯏꯕꯒꯤ ꯗꯤꯖꯥꯏꯟꯗꯣ ꯂꯩꯔꯒꯗꯤ ꯑꯗꯨꯅ ꯑꯦꯛꯁꯇ꯭ꯔꯥ ꯆꯥꯔꯖꯇꯤ ꯂꯩꯒꯅꯤꯀꯣ ꯑꯩꯈꯣꯏꯒꯤ ꯏꯟꯁꯇꯥꯒ꯭ꯔꯥꯝ ꯄꯦꯖꯇ ꯌꯥꯎꯔꯤꯕ ꯅꯝꯕꯔꯗꯣ ꯑꯗꯨꯗ ꯑꯗꯨꯝ ꯊꯥꯕꯤꯔꯛꯑꯣ ꯑꯣꯀꯦ ꯑꯣꯀꯦ ꯎꯝ ꯑꯗꯣꯝꯒꯤ ꯑꯗꯣꯝꯒꯤ ꯃꯤꯡꯗꯣ ꯑꯗꯣ ꯑꯗꯨꯃꯒ ꯍꯥꯏꯕꯤꯔꯝꯃꯣꯅꯦ ꯕꯥꯔꯠ ꯗꯦꯒꯤ ꯀꯦꯛ ꯑꯣꯏꯗꯣꯏ ꯅꯠꯇ꯭ꯔꯥ ꯑꯗꯣ ꯍꯦꯞꯄꯤ ꯕꯥꯔꯠ ꯗꯦꯇꯪ ꯊꯥꯗꯣꯏꯔꯥ ꯑꯧ ꯑꯧ ꯏꯁꯇꯤꯛꯀꯤꯗꯣ ꯑꯪ ꯑꯪ

ꯗꯦꯕꯤꯠꯇꯪ ꯊꯥꯗꯣꯏꯕꯀꯣ ꯑꯣꯀꯦ ꯗꯦꯕꯤꯠ ꯌꯥꯅꯤ ꯌꯥꯅꯤ ꯄꯨꯡ ꯍꯌꯦꯡ ꯄꯨꯡ ꯑꯃ ꯎꯝ ꯋꯦꯜꯀꯝ